ꯑꯩꯅ ꯐ꯭ꯂꯤꯞꯀꯥꯔꯠꯇꯒꯤ ꯇꯤꯁꯥꯔꯠ ꯑꯃ ꯀꯛꯄꯅꯦ ꯑꯗꯨꯒꯤ ꯐꯨꯔꯤꯠꯇꯨꯅ ꯀ꯭ꯋꯥꯂꯤꯇꯤꯁꯨ ꯌꯥꯝ ꯐꯠꯇꯦ ꯃꯥꯏ ꯀꯂꯔꯗꯨꯁꯨ ꯌꯥꯝ ꯐꯖꯕ ꯑꯣꯏꯗꯦ ꯎꯠꯄꯗꯅ ꯌꯥꯝ ꯐꯖꯕꯒꯨꯝ ꯑꯣꯏ ꯏꯗꯤꯠ ꯇꯧꯔꯤꯕ꯭ꯔꯥ ꯈꯪꯗꯪ ꯀꯃꯥꯏꯅ ꯇꯧꯔꯤꯅꯣ ꯌꯧꯔꯛꯄꯀꯥꯟ ꯃꯇꯝꯗꯅ ꯀꯂꯔꯗꯨ ꯌꯥꯝ ꯊꯤꯔꯒ ꯃꯝꯖꯟꯕꯒꯨꯝ ꯑꯗꯨ ꯀ꯭ꯋꯥꯂꯤꯇꯤꯗꯨꯁꯨ ꯌꯥꯝ ꯐꯠꯇꯦ ꯑꯃꯨꯛ ꯁꯨꯕꯗ ꯃꯆꯨ ꯇꯥꯏ ꯀꯃꯥꯏꯅ ꯇꯧꯔꯤꯅꯣ ꯑꯩꯅ ꯑꯦꯝꯗ ꯀꯛꯄꯅꯦꯕ ꯑꯗꯨ ꯂꯥꯔꯖꯇ ꯑꯣꯏꯅ ꯂꯥꯛꯁꯜꯂꯤ ꯑꯗꯨ ꯀꯃꯥꯏꯅ ꯇꯧꯔꯤꯅꯣ ꯈꯪꯗꯦ ꯀꯝꯄ꯭ꯂꯦꯟꯁꯨ ꯇꯧꯕꯅꯦ ꯑꯗꯨ ꯔꯤꯄ꯭ꯂꯥꯏꯁꯨ ꯂꯥꯛꯇꯦ ꯀꯃꯥꯏꯅ ꯇꯧꯔꯤꯅꯣ ꯍꯟꯗꯣꯛꯀꯦ ꯇꯧꯕꯅꯦ ꯌꯥꯗꯦ ꯀꯃꯥꯏꯅ ꯇꯧꯔꯤ ꯖꯥꯠꯅꯣ ꯑꯗꯨꯕꯨ ꯂꯤꯠꯂ ꯌꯦꯡꯕ ꯃꯇꯝꯗꯗꯤ ꯀꯨꯏꯅꯁꯨ ꯆꯠꯍꯧꯗꯦ ꯐꯨꯔꯤꯠꯇꯨ ꯊꯥ ꯃꯨꯛꯇ ꯆꯠꯂꯤ ꯁꯨꯕ ꯃꯇꯝꯗꯁꯨ ꯀꯂꯔ ꯇꯥꯕꯅ ꯃꯔꯝ ꯑꯣꯏꯔꯒ ꯐꯤꯗꯨꯁꯨ ꯄꯥꯊꯔꯛꯑꯒ ꯁꯦꯒꯥꯏꯕꯒꯤ ꯃꯑꯣꯡꯗ ꯃꯆꯦꯠ ꯃꯆꯦꯠ ꯍꯣꯔꯛꯑꯒ ꯑꯗꯨꯃꯥꯏꯅ ꯇꯧꯋꯦ ꯑꯗꯨꯒ ꯐꯧꯔꯨꯕ ꯃꯇꯝꯗꯁꯨ ꯅꯨꯡꯁꯥꯅ ꯐꯨꯕ ꯃꯇꯝꯗꯁꯨ ꯃꯆꯦꯠ ꯃꯆꯦꯠ ꯃꯔꯥꯡ ꯃꯔꯥꯡ ꯂꯥꯡꯕꯩ ꯃꯑꯣꯡꯗ ꯐꯤꯗꯨ ꯋꯥꯎꯈꯠꯂꯒ ꯑꯗꯨꯝ ꯂꯩꯕ ꯑꯗꯨꯏ ꯄ꯭ꯔꯗꯛꯇꯨ ꯌꯥꯝ ꯐꯠꯇꯕ ꯑꯣꯏꯅ ꯑꯩꯉꯣꯟꯗ ꯑꯣꯏꯈꯤ ꯀꯃꯥꯏꯅ ꯇꯧꯔꯤꯖꯥꯠꯅꯣ ꯈꯪꯗꯦ